ꯍꯂꯣ ꯑꯣ ꯁꯤꯕꯨ ꯆꯨꯔꯥꯆꯥꯟꯄꯨꯔꯒꯤ ꯂꯣꯀꯦꯂꯤꯇꯤꯒꯤ ꯃꯤ ꯑꯣꯏꯕꯤꯔꯕ꯭ꯔꯣ ꯑꯩꯁꯦ ꯃꯄꯥꯟ ꯑꯁꯣꯝꯗꯒꯤ ꯑꯩꯁꯦ ꯂꯝꯀꯣꯏꯕ ꯂꯥꯛꯄꯅꯦ ꯇꯨꯔꯤꯁ ꯑꯣꯏꯅ ꯂꯥꯛꯄꯅꯦꯕ ꯑꯩꯁꯤ ꯐꯥꯏꯚ ꯐꯥꯏꯚ ꯗꯦꯁꯃꯨꯛꯀꯤ ꯑꯗꯣ ꯑꯩꯁꯦ ꯅꯣꯏꯒꯤ ꯂꯣꯀꯦꯂꯤꯇꯤꯗ ꯐꯪꯕ ꯕ꯭ꯂꯦꯛ ꯄꯣꯇꯔꯤꯅ ꯅꯨꯡꯕꯤ ꯆꯐꯨ ꯍꯥꯏꯕꯗꯣ ꯑꯗꯣ ꯑꯗꯨꯗꯨ ꯑꯩꯁꯤ ꯑꯗꯨꯗꯨ ꯄꯥꯝꯕ ꯑꯗꯨ ꯃꯁꯤ ꯑꯗꯨꯝ ꯐꯪꯕꯤꯒꯗ꯭ꯔꯣ ꯅꯠꯇ꯭ꯔꯒꯅ ꯀꯃꯥꯏꯅ ꯑꯣꯔꯗꯔꯁꯤ ꯑꯗꯨꯗꯤ ꯑꯗꯨꯗꯤ ꯌꯥꯝ ꯅꯨꯡꯉꯥꯏꯖꯔꯦ ꯌꯥꯝ ꯅꯨꯡꯉꯥꯏꯖꯔꯦ ꯑꯗꯣ ꯍꯥꯏꯔꯤꯕ ꯅꯝꯕꯔ ꯑꯁꯤꯗ ꯌꯥꯔꯒꯗꯤ ꯑꯩꯈꯣꯏꯅ ꯑꯗꯨꯝ ꯑꯩ ꯄꯥꯎ ꯐꯥꯎꯔꯛꯑꯒꯦ ꯍꯌꯦꯡꯁꯤ ꯊꯦꯡꯅꯔꯁꯦ ꯑꯗꯨ ꯃꯃꯜꯁꯤꯕꯨ ꯀꯌꯥꯃꯨꯛ ꯑꯣꯏꯔꯛꯀꯗꯣꯏꯅꯣ ꯑꯣ ꯐꯔꯦ ꯐꯔꯦ